ꯍꯂꯣ ꯍꯥꯏꯕꯤꯌꯨ ꯉꯥꯒꯤ ꯐꯥꯔꯝ ꯇꯧꯕꯅꯦ ꯉꯥ ꯀꯌꯥꯝ ꯂꯧꯕꯤꯒꯗꯕ ꯍꯧꯖꯤꯛꯁꯦ ꯉꯥ ꯔꯧ ꯂꯩ ꯁꯤꯜꯚꯔ ꯂꯩ ꯑꯗꯒꯤ ꯄꯨꯛꯂꯥꯎꯕꯤ ꯂꯩ ꯇꯨꯡꯍꯟꯕꯤ ꯂꯩ ꯉꯥ ꯁꯦ ꯑꯩꯈꯣꯏ ꯄꯨꯈ꯭ꯔꯤ ꯊꯥꯊꯕ ꯃꯗꯨ ꯂꯩꯅꯤ ꯂꯩꯅꯤ ꯃꯗꯨ ꯉꯝꯅꯤ ꯉꯝꯅꯤ ꯑꯗꯨ ꯉꯝꯅꯤ ꯉꯝꯅꯤ ꯑꯗꯨꯝ ꯃꯇꯝ ꯆꯥꯅ ꯀꯤꯂꯣꯗ ꯄꯨꯟꯅ ꯂꯧꯔꯒꯗꯤ ꯇꯨ ꯐꯤꯐꯇꯤ ꯒꯨꯝꯕ ꯑꯗꯨꯝ ꯁꯥꯒꯦ ꯃꯌꯥꯝ ꯉꯥꯁꯦ ꯄꯨꯟꯅ ꯂꯧꯒꯗꯕ ꯑꯣꯏꯕꯅꯤꯅ ꯑꯗꯨ ꯇꯥꯊꯣꯛ ꯇꯥꯁꯤꯟ ꯇꯧꯁꯤ ꯅꯣꯏ ꯂꯥꯛꯄꯤꯔꯣꯅꯦ ꯑꯣꯖꯥꯕꯨ ꯍꯌꯦꯡ ꯂꯥꯛꯄꯤꯔꯣꯅꯦ ꯑꯗꯨꯒ ꯂꯥꯛꯄ ꯀꯥꯟꯗ ꯑꯗꯨꯝ ꯄꯥꯎ ꯐꯥꯎꯕꯤꯔꯛꯑꯣꯅꯦ

ꯑꯣꯀꯦ ꯑꯣꯀꯦ ꯊꯝꯃꯦ ꯊꯝꯃꯦ